ꯑꯩꯈꯣꯏꯅ ꯀꯔꯤꯒꯨꯝꯕ ꯇ꯭ꯔꯦꯕꯦꯜ ꯑꯃ ꯆꯠꯄꯗ ꯇꯤꯀꯦꯠ ꯀꯛꯀꯦ ꯍꯥꯏꯕ ꯑꯃ ꯂꯩ ꯇꯤꯀꯦꯠ ꯀꯛꯄꯗꯨꯗꯤ ꯑꯩꯈꯣꯏꯅ ꯇꯤꯀꯦꯠ ꯀꯛꯂꯛꯄ ꯃꯇꯝꯗ ꯈꯪꯗꯕ ꯀꯔꯤ ꯀꯌꯥ ꯀꯌꯥꯝ ꯂꯩꯔꯁꯨ ꯇꯤꯀꯦꯠ ꯀꯛꯄ ꯍꯥꯏꯕꯁꯤꯗꯤ ꯑꯦꯅꯤ ꯀꯩꯅꯣ ꯇꯧꯕ ꯌꯥꯏ ꯑꯗꯨꯅꯤꯅ ꯇꯤꯀꯦꯠ ꯍꯥꯏꯕꯁꯤꯗꯤ ꯇ꯭ꯔꯦꯕꯦꯂꯤꯡ ꯆꯠꯇ꯭ꯔꯁꯨ ꯆꯠꯂꯁꯨ ꯑꯩꯈꯣꯏꯅ ꯇ꯭ꯔꯦꯅꯤꯡ ꯑꯩꯈꯣꯏꯅ ꯇ꯭ꯔꯦꯟ ꯏꯁꯇꯦꯁꯟꯗ ꯑꯣꯏꯔꯣ ꯇꯤꯀꯦꯇꯤꯡ ꯁꯦꯟꯇꯔꯗ ꯑꯣꯏꯔꯣ ꯑꯩꯈꯣꯏꯅ ꯆꯠꯂꯒ ꯇꯤꯀꯦꯠ ꯇꯧꯕ ꯌꯥꯏ ꯑꯗꯨ ꯑꯩꯈꯣꯏꯅ ꯇꯤꯀꯦꯠꯁꯦ ꯈꯪꯗ꯭ꯔꯗꯤ ꯑꯩꯈꯣꯏꯅ ꯀꯃꯥꯏꯅ ꯇꯧꯗ꯭ꯔꯗꯤ ꯍꯥꯏꯔ ꯀꯥꯟꯗ ꯑꯩꯈꯣꯏꯒꯤ ꯑꯦꯌꯥꯔꯄꯣꯔꯠꯀꯤ ꯑꯦꯅꯤ ꯇꯤꯀꯦꯠ ꯀꯛꯐꯝꯒꯤ ꯏꯝꯐꯥꯜ ꯑꯦꯔꯤꯌꯥꯗ ꯑꯣꯏꯔꯣ ꯑꯥ ꯑꯥꯎꯠꯁꯥꯏꯗꯇ ꯑꯣꯔꯣ ꯑꯦꯔꯤꯌꯥꯒꯤ ꯑꯃ ꯂꯩꯕꯅꯤꯅ ꯑꯗꯨꯗ ꯑꯩꯈꯣꯏꯅ ꯇꯤꯀꯦꯠ ꯑꯃꯁꯨ ꯀꯛꯄ ꯌꯥꯏ ꯑꯗꯨꯒ ꯑꯩꯈꯣꯏꯅ ꯇꯤꯀꯦꯠ ꯀꯛꯂꯛꯄ ꯃꯇꯝꯗ ꯑꯩꯈꯣꯏꯅ ꯇꯤꯀꯦꯠ ꯀꯛꯄꯁꯦ ꯀꯃꯥꯏꯅ ꯀꯛꯏ ꯍꯥꯏꯕ ꯀꯥꯟꯗ ꯑꯩꯈꯣꯏꯅ ꯈꯪꯗ꯭ꯔꯁꯨ ꯃꯣꯏ ꯍꯦꯜꯄꯔ ꯇꯤꯀꯦꯠꯀꯤ ꯃꯈꯣꯏꯅ ꯑꯦꯌꯥꯔꯄꯣꯔꯠ ꯃꯅꯨꯡ ꯆꯪꯕ ꯀꯥꯟꯗ ꯍꯦꯜꯞ ꯈꯣꯏ ꯆꯦꯛꯀꯤꯡ ꯀꯦꯕꯤꯟ ꯀ꯭ꯔꯤꯎ ꯈꯣꯏ ꯃꯌꯥꯝ ꯂꯩ ꯃꯣꯏꯅꯁꯨ ꯑꯗꯨꯝ ꯍꯦꯜꯞ ꯇꯧꯖꯔꯛꯀꯅꯤ ꯁꯦꯀ꯭ꯌꯨꯔꯤꯇꯤ ꯈꯣꯏ ꯃꯌꯥꯝ ꯂꯩ ꯃꯣꯏꯅꯁꯨ ꯍꯦꯜꯞ ꯇꯧꯖꯔꯛꯀꯅꯤ ꯍꯦꯜꯞ ꯇꯧꯔꯛꯄꯒꯤ ꯃꯇꯤꯛ ꯌꯧꯅ ꯑꯩꯈꯣꯏ ꯇꯤꯀꯦꯠꯁꯨ ꯀꯛꯄ ꯐꯪꯒꯅꯤ ꯑꯗꯨꯅꯤꯅ ꯇꯤꯀꯦꯠ ꯀꯛꯄ ꯍꯥꯏꯕꯁꯤꯗꯤ ꯌꯥꯝ ꯊꯣꯏꯗꯣꯛꯅ ꯂꯨꯕꯁꯨ ꯅꯠꯇꯦ ꯌꯥꯝ ꯀꯩꯅꯣ ꯇꯧꯕꯁꯨ ꯅꯠꯇꯦ ꯑꯗꯨꯅ ꯇꯤꯀꯦꯠ ꯀꯛꯄ ꯍꯥꯏꯕꯁꯤꯗꯤ ꯌꯥꯝ ꯂꯥꯏ ꯍꯥꯏꯅ ꯈꯜꯂꯤ ꯑꯗꯨꯒ ꯅꯪꯅ ꯑꯃꯗ ꯆꯠꯂꯁꯨ ꯌꯥꯝ ꯐꯅ ꯈꯪꯒꯅꯤ ꯍꯥꯏꯅꯁꯨ ꯈꯜꯂꯤ ꯑꯗꯨꯅ ꯇꯤꯀꯦꯠ ꯀꯛꯄ ꯍꯥꯏꯕꯁꯤꯗꯤ ꯐꯕ ꯑꯃꯅꯤ ꯍꯥꯏꯅ ꯈꯜꯂꯦ ꯑꯗꯨꯅ ꯇꯤꯀꯦꯠꯇꯤ ꯍꯣꯏ ꯀꯛꯎ ꯀꯛꯄ ꯀꯥꯟꯗ ꯅꯪꯅ ꯈꯪꯂꯛꯇ꯭ꯔ ꯀꯥꯟꯗ ꯆꯠꯂꯒ ꯇꯤꯀꯦꯠ ꯇꯔꯒꯤ ꯀꯥꯎꯟꯇꯔꯒꯤꯗ ꯆꯠꯂꯒ ꯇꯤꯀꯦꯠꯁꯦ ꯀꯥꯏ ꯀꯛꯀꯅꯤ ꯑꯗꯨ ꯆꯠꯀꯅꯤ ꯀꯥꯏ ꯀꯛꯀꯦꯔꯥ ꯍꯥꯏꯅ ꯍꯥꯏꯕ ꯀꯥꯟꯗ ꯍꯣꯏ ꯃꯣꯏꯅ ꯁꯤ ꯁꯤ ꯇꯥꯛꯂꯛꯄ ꯀꯥꯟꯗ ꯇꯤꯀꯦꯠ ꯀꯛꯄ ꯍꯥꯏꯕꯁꯤꯗ ꯑꯦꯅꯤ ꯑꯃꯁꯨꯡ ꯇꯣꯉꯥꯟ ꯇꯣꯉꯥꯟꯕ ꯇꯣꯉꯥꯟꯕ ꯃꯈꯜꯁꯤꯡ ꯌꯥꯎꯅ ꯇ꯭ꯔꯦꯟ ꯕꯨꯛꯀꯤꯡ ꯂꯩꯕꯅꯤꯅ ꯑꯣꯟꯅꯅ ꯑꯃꯗ ꯑꯦꯌꯥꯔꯄꯣꯔꯠ ꯄ꯭ꯂꯦꯟꯒꯤ ꯑꯣꯏꯔꯣ ꯄ꯭ꯂꯦꯟꯗ ꯀꯛꯀꯅꯤ ꯀꯛꯀꯅꯤ ꯇ꯭ꯔꯦꯟꯒꯤ ꯑꯣꯏꯔꯣ ꯇ꯭ꯔꯦꯟꯗ ꯀꯛꯀꯅꯤ ꯑꯗꯨꯅꯤꯅ ꯇꯤꯀꯦꯠꯀꯤ ꯍꯥꯏꯕꯁꯤꯗꯤ ꯌꯥꯝ ꯊꯣꯏꯗꯣꯛꯅꯁꯨ ꯂꯨꯗꯦ ꯍꯥꯏꯅ ꯈꯜꯂꯤ